ꯂꯝꯖꯤꯡꯕ ꯀꯦꯕꯁꯇꯒꯤ ꯑꯩꯅ ꯂꯥꯛꯀꯗꯧꯔꯤꯕ ꯐꯦꯕꯋꯥꯔꯤꯒꯤ ꯇꯥꯡ ꯑꯅꯤꯗ ꯁꯪꯒꯥꯏꯌꯨꯝꯐꯝ ꯅꯨꯡꯐꯧ ꯃꯃꯥꯡ ꯂꯩꯀꯥꯏꯗꯒꯤ ꯀꯪꯂꯥꯗ ꯏꯃꯨꯡ ꯃꯅꯨꯡ ꯄꯨꯟꯅ ꯃꯤꯑꯣꯏ ꯇꯔꯨꯛ ꯀꯣꯏꯕ ꯆꯠꯄ ꯄꯥꯝꯃꯤ ꯃꯔꯝ ꯑꯗꯨꯅ ꯌꯥꯔꯒꯗꯤ ꯈꯔ ꯆꯥꯎꯕ ꯒꯥꯔꯤ ꯑꯃ ꯁꯤꯟꯕꯤꯔꯛꯄ ꯌꯥꯒꯗ꯭ꯔꯥ